ꯑꯩꯍꯥꯛꯅ ꯁ꯭ꯀꯨꯜꯗ ꯚꯥꯔꯠꯀꯤ ꯕꯩꯖ꯭ꯌꯥꯅꯤꯛꯁꯤꯡꯒꯤ ꯃꯔꯝꯗ ꯇꯝꯂꯛꯈꯤ ꯑꯩꯍꯥꯛꯅ ꯈꯪꯕ ꯈꯨꯋꯥꯏꯗꯒꯤ ꯐꯥꯎꯕ ꯚꯥꯔꯠꯀꯤ ꯕꯩꯖ꯭ꯌꯥꯅꯤꯛ ꯑꯅꯤꯗꯤ ꯁꯤ ꯚꯤ ꯔꯥꯍꯃꯟ ꯑꯃꯁꯨꯡ ꯔꯥꯃꯅꯨꯖꯟ ꯅꯤ ꯁꯤ ꯚꯤ ꯔꯥꯍꯃꯟ ꯃꯁꯥꯏ ꯅꯕꯦꯝꯕꯔꯒꯤ ꯇꯥꯡ ꯇꯔꯦꯠ ꯑꯩꯏꯇꯤꯟ ꯑꯩꯏꯇꯤ ꯑꯩꯏꯠꯇ ꯄꯣꯛꯈꯤ ꯑꯃꯁꯨꯡ ꯅꯕꯦꯝꯕꯔꯒꯤ ꯇꯥꯡ ꯀꯨꯟꯃꯥꯊꯣꯏ ꯅꯥꯏꯟꯇꯤꯟ ꯁꯕꯦꯟꯇꯤꯗ ꯂꯩꯈꯤꯗꯦ ꯃꯍꯥꯛ ꯑꯁꯤ ꯚꯥꯔꯠ ꯔꯠꯅꯥ ꯗ ꯅꯠꯇꯅ ꯐꯤꯖꯤꯛꯁꯇ ꯅꯣꯕꯦꯜ ꯄ꯭ꯔꯥꯖꯁꯨ ꯐꯪꯈꯤ ꯑꯅꯤꯁꯨꯕ ꯚꯥꯔꯠꯀꯤ ꯈ꯭ꯋꯥꯏꯗꯒꯤ ꯑꯐꯥꯎꯕ ꯃꯦꯊꯃꯦꯇꯤꯁꯤꯌꯟꯗꯤ ꯔꯥꯃꯅꯨꯖꯟꯅꯤ ꯃꯍꯥꯛ ꯗꯤꯁꯦꯝꯕꯔ ꯀꯨꯟꯅꯤꯊꯣꯏ ꯑꯩꯏꯇꯤꯟ ꯑꯩꯏꯇꯤ ꯁꯕꯦꯟꯗ ꯄꯣꯛꯈꯤ ꯑꯃꯁꯨꯡ ꯗꯤꯁꯦꯝ ꯑꯦꯄ꯭ꯔꯤꯜꯒꯤ ꯇꯥꯡ ꯀꯨꯟꯇꯔꯨꯛ ꯅꯥꯏꯟꯇꯤꯟ ꯇꯣꯏꯟꯇꯤꯗ ꯂꯩꯈꯤꯗꯦ ꯃꯍꯥꯛ ꯇꯦꯜꯂꯕ ꯃꯇꯝ ꯑꯁꯤꯗ ꯃꯍꯥꯛꯅ ꯑꯪꯀꯗ ꯄꯤꯔꯝꯕ ꯃꯍꯥꯛꯀꯤ ꯀꯟꯇ꯭ꯔꯤꯕ꯭ꯌꯨꯁꯟꯁꯤꯡꯒꯤꯗꯃꯛꯇ ꯃꯌꯥꯝꯅ ꯁꯛ ꯈꯪꯅꯩ